ꯍꯜꯂꯣ

ꯑꯪ ꯆꯦ ꯁꯤꯁꯦ ꯀꯩꯅꯣꯒꯤ ꯁꯣꯞꯄꯤꯡ ꯃꯣꯜꯒꯤ ꯀꯩꯅꯣ ꯄꯣꯠ ꯌꯣꯟꯕꯝꯒꯤꯗꯣ ꯑꯣꯏꯔꯕꯣ ꯑꯥ ꯑꯩꯁꯦ ꯄꯣꯠ ꯈꯔ ꯂꯩꯖꯒꯦꯅ ꯑꯗꯨꯒꯤ ꯋꯥꯔꯤ ꯁꯥꯖꯒꯦꯅ ꯇꯧꯔꯛꯏꯅꯦ ꯑꯪ ꯆꯦ ꯍꯣꯏꯒꯤ ꯃꯣꯜꯁꯦ ꯄꯣꯠ ꯆꯩꯁꯦ ꯑꯥꯏꯇꯦꯝꯁꯦ ꯀꯔꯤ ꯀꯔꯤ ꯀꯃꯥꯏꯅ ꯀꯔꯤ ꯀꯔꯤ ꯐꯪꯒꯦ ꯑꯅꯝꯕꯅ ꯑꯗꯨꯝ ꯐꯪꯉꯦꯕ ꯑꯩꯈꯣꯏꯒꯤ ꯑꯩꯁꯦ ꯀꯤꯆꯟ ꯑꯥꯏꯇꯦꯝꯁꯨ ꯈꯔ ꯌꯦꯡꯅꯤꯡꯉꯦ ꯑꯗꯩꯗꯤ ꯑꯩꯈꯣꯏꯒꯤ ꯑꯗꯨꯝ ꯗ꯭ꯔꯦꯁ ꯀꯩꯀꯥꯁꯨ ꯌꯦꯡꯅꯤꯡꯕ ꯑꯪ ꯑꯗꯨ ꯑꯩꯈꯣꯏ ꯀꯦꯗ꯭ꯔꯦꯠꯀꯤꯁꯦ ꯅꯨꯄꯤ ꯅꯨꯄꯥ ꯑꯉꯥꯡ ꯂꯣꯏꯅ ꯑꯗꯨꯝ ꯀꯃꯥꯏꯅ ꯇꯧꯒꯦ ꯂꯣꯏꯅ ꯐꯪꯒꯗ꯭ꯔꯥ ꯑꯥ ꯅꯨꯄꯥꯃꯆꯥꯒꯤꯁꯨ ꯐꯪꯅꯤꯕ ꯑꯗꯩꯗꯤ ꯍꯧꯖꯤꯛꯀꯥꯟꯁꯦ ꯑꯣꯐꯔꯒ ꯂꯩꯇꯕ꯭ꯔꯣ ꯀꯃꯥꯏꯅ ꯇꯧꯔꯤꯒꯦ

ꯑꯪ

ꯑꯣ ꯑꯣꯐꯔ ꯂꯩꯇꯦꯕ ꯑꯗꯒꯤ ꯆꯦ ꯅꯨꯄꯥꯒꯤ ꯑꯩꯈꯣꯏꯒꯤ ꯅꯨꯄꯥꯒꯤ ꯑꯥꯏꯇꯦꯝ ꯀꯣꯠ ꯁꯨꯠ ꯀꯩꯀꯥꯁꯦ ꯐꯪꯒꯗ꯭ꯔꯥ ꯐꯪꯅꯤꯕ

ꯑꯩ ꯑꯥꯏꯇꯦꯝ ꯑꯃ ꯍꯪꯒꯦ ꯇꯧꯔꯝꯕꯅꯤꯅꯦ ꯑꯩꯈꯣꯏꯒꯤ ꯑꯗꯨꯝ ꯀꯩꯅꯣꯗꯤ ꯐꯪꯅꯤꯀꯣ ꯏꯆꯦ ꯋꯤꯟꯗꯣꯒ ꯀꯩꯅꯣꯒꯒꯤ ꯑꯩꯈꯣꯏ ꯄꯔꯗꯥꯔ ꯍꯥꯏ ꯇꯥꯔꯦꯅꯦ ꯀꯔꯇꯦꯟ ꯐꯪꯅꯤꯀꯣ ꯀꯔꯇꯦꯟ ꯑꯪ

ꯃꯐꯝꯁꯦꯀꯣ

ꯑꯣ ꯑꯗꯨ ꯗꯨꯀꯥꯟꯗꯣ ꯑꯣ ꯑꯗꯨꯗꯤ ꯆꯦ ꯀꯧꯅꯥꯒꯤ ꯄꯔꯗꯛ ꯀꯩꯀꯥꯗꯤ ꯑꯗꯨꯁꯨ ꯐꯪꯒꯗ꯭ꯔꯥ

ꯑꯣ ꯑꯗꯨꯗꯤ ꯑꯩꯗꯤ ꯑꯗꯨ ꯌꯥꯎꯑꯦꯗꯤ ꯈꯪꯗꯕ ꯍꯥꯟꯅ ꯑꯗꯨꯗꯤ ꯌꯥꯝ ꯐꯔꯦ ꯑꯪ ꯍꯣꯏ ꯆꯦ ꯑꯗꯨ ꯑꯦꯗ꯭ꯔꯦꯖꯁꯦ ꯀꯥꯏꯋꯥꯏ ꯑꯣꯏꯗꯣꯏꯅꯣ

ꯑꯗꯨꯗꯤ ꯌꯥꯝ ꯅꯛꯑꯦ ꯌꯥꯔꯅꯤ ꯂꯥꯛꯄ ꯑꯩꯅ ꯊꯥꯡꯃꯩꯕꯟꯗꯩꯅꯦ ꯑꯗꯨꯅ ꯑꯧ ꯅꯛꯑꯦ ꯑꯩ ꯍꯌꯦꯡꯃꯛ ꯂꯥꯛꯑꯒꯦ ꯑꯗꯨꯝ ꯑꯩ ꯄꯣꯠ ꯑꯥꯏꯇꯦꯝꯁꯦ ꯈꯔ ꯌꯥꯝꯃꯦ ꯂꯧꯒꯦ ꯇꯧꯕꯅꯦ ꯑꯗꯨ ꯆꯦ ꯀꯩꯅꯣꯗꯤ ꯑꯆꯧꯕ ꯀꯔꯤ ꯍꯥꯏꯅꯤ ꯐ꯭ꯔꯤꯖꯀꯨꯝꯕ ꯀꯩꯀꯥ ꯑꯗꯨꯒꯤ ꯑꯥꯏꯇꯦꯝ ꯀꯩꯀꯥꯗꯤ ꯌꯥꯎꯒꯗ꯭ꯔꯥ ꯔꯤꯐ꯭ꯔꯤꯖꯦꯔꯦꯇꯔꯁꯦ ꯑꯣ ꯑꯗꯨꯒꯨꯝꯕꯗꯤ ꯌꯥꯎꯗꯦꯕ ꯑꯣ ꯑꯪ ꯑꯪ ꯍꯣꯏ

ꯑꯣ ꯑꯗꯨꯗꯤ ꯌꯥꯝ ꯅꯨꯡꯉꯥꯏꯔꯦ ꯐꯔꯦ ꯆꯦ ꯑꯗꯣ ꯑꯗꯨꯝ ꯍꯣꯜꯁꯦꯜ ꯔꯦꯠꯇ ꯁꯥꯕꯤꯕ ꯌꯥꯒꯗ꯭ꯔꯥ ꯏꯆꯦ ꯑꯗꯨꯃꯥꯏꯅ ꯂꯧꯔꯗꯤ

ꯑꯣ ꯍꯣꯏ ꯆꯦ ꯑꯩꯁꯨ ꯗꯨꯀꯥꯟꯗ ꯊꯝꯒꯦ ꯇꯧꯕꯅꯦ ꯗꯨꯀꯥꯟꯒꯤ ꯑꯗꯨ ꯂꯧꯒꯦ ꯑꯧ ꯍꯣꯏ ꯌꯥꯅꯤ ꯆꯦ ꯂꯩꯁꯥꯕꯤꯅꯤ ꯆꯦ ꯑꯧ ꯑꯩꯈꯣꯏ ꯏꯅꯝꯃꯒꯤ ꯗꯨꯀꯥꯟ ꯑꯃ ꯍꯥꯡꯉꯦ ꯑꯗꯨꯒꯤ ꯄꯣꯠ ꯂꯧꯊꯣꯛ ꯂꯧꯁꯤꯟꯗꯣ ꯏꯕꯥꯟꯅꯤ ꯑꯗꯨꯝ ꯇꯧꯃꯤꯟꯅꯕ ꯑꯪ ꯑꯗꯨꯗꯨꯒꯤ ꯑꯩꯅ ꯄꯥꯎ ꯐꯥꯎꯔꯛꯏꯅꯦ ꯃꯥ ꯊꯕꯛ ꯈꯔ ꯆꯤꯜꯂꯦꯅ ꯍꯣꯏ ꯑꯩꯈꯣꯏ ꯆꯦꯗꯤ ꯌꯥꯝ ꯅꯨꯡꯉꯥꯏꯔꯦ ꯑꯩꯈꯣꯏꯒꯤ ꯄꯣꯠꯇꯣ ꯑꯩꯁꯦ ꯑꯥꯏꯇꯦꯝꯁꯦ ꯑꯗꯨꯝ ꯗꯨꯀꯥꯟꯒꯤꯅꯤꯅ ꯃꯤꯅ ꯑꯃ ꯑꯃ ꯍꯛꯉꯛꯄꯁꯨ ꯌꯥꯎꯋꯦ ꯑꯗꯨꯗꯨꯅ ꯑꯅꯝꯕꯅ ꯊꯝꯅꯤꯡꯉꯦꯕ ꯑꯗꯨꯅ ꯍꯌꯦꯡ ꯎꯔꯒ ꯑꯩꯅ ꯈꯜꯂꯨꯗꯕ ꯀꯩ ꯍꯥꯏꯅꯤ ꯄꯥꯝꯕꯒꯩꯗꯣ ꯑꯗꯨꯁꯨ ꯑꯗꯨꯝ ꯂꯧꯁꯤꯜꯂꯒꯦ ꯆꯦ ꯍꯣꯏꯒꯤ ꯆꯦ ꯍꯣꯏꯅꯁꯨ ꯁꯨꯕ ꯃꯥꯜꯂꯦ ꯌꯥꯝꯕ ꯃꯥꯜꯂꯦ ꯑꯗꯨꯅ ꯑꯩ ꯍꯣꯏ ꯍꯣꯏ ꯑꯆꯧꯕ ꯎꯝ

ꯌꯥꯝ ꯐꯔꯦ ꯆꯦ ꯅꯠꯇ꯭ꯔꯗꯤ ꯗꯨꯀꯥꯟꯗꯣ ꯑꯃꯗ ꯁꯨꯗ꯭ꯔꯥꯗꯤ ꯑꯩꯗꯣ ꯃꯌꯥꯝ ꯆꯠꯅꯗꯣꯏꯅꯤꯗꯅ ꯑꯗꯨꯅ ꯑꯋꯥꯕ ꯑꯃ ꯑꯣꯏꯌꯦꯕ ꯑꯩꯗꯤ ꯆꯦ ꯀꯩꯅꯣꯅꯦꯕ ꯑꯩꯈꯣꯏꯒꯤ ꯁꯨꯝ ꯑꯩꯈꯣꯏ ꯂꯩꯀꯥꯏꯗꯨꯗ ꯗꯨꯀꯥꯟꯒ ꯑꯗꯨꯝ ꯆꯥꯎꯅ ꯍꯥꯡꯉꯒ ꯑꯗꯨꯝ ꯁꯨꯅꯕ ꯗꯤꯄꯥꯔꯃꯦꯟꯇꯦꯜ ꯏꯁꯇꯣꯔꯒꯤ ꯇꯥꯏꯞꯇ ꯈꯔ ꯆꯥꯎꯅ ꯍꯥꯡꯕꯗꯣ ꯑꯗꯨꯒꯤ ꯇꯥꯏꯞꯇ ꯍꯥꯡꯕ ꯑꯗꯨꯗꯨꯅ ꯑꯥꯏꯇꯦꯝꯁꯦ ꯑꯗꯨꯝ ꯁꯨꯅ ꯊꯝꯅꯤꯡꯕ ꯈꯔ ꯌꯥꯝꯅ ꯁꯨꯕꯖꯤꯅ

ꯑꯧ ꯗꯨꯀꯥꯟꯒꯤ ꯑꯣꯏꯅ ꯂꯧꯔꯒꯦ ꯇꯧꯕꯅꯦ ꯑꯩꯈꯣꯏꯒꯤꯗꯤ ꯑꯗꯨꯝ ꯗꯨꯀꯥꯟꯗꯩ ꯂꯧꯔꯒꯦ ꯑꯗꯨꯒ ꯒ꯭ꯔꯣꯁꯔꯤ ꯑꯥꯏꯇꯦꯝꯁꯨ ꯌꯥꯎꯋꯦ ꯑꯗ ꯑꯩꯅ ꯑꯇꯣꯞꯄ ꯑꯥꯏꯇꯦꯝꯗꯣ ꯑꯗꯨꯝ ꯊꯝꯖꯅꯤꯡꯕ ꯀꯤꯆꯟꯒꯤ ꯑꯥꯏꯇꯦꯝ ꯑꯗꯨ ꯃꯆꯥ ꯃꯆꯥ ꯍꯥꯞꯄꯒ ꯄꯣꯠ ꯆꯩ ꯁꯨꯅꯕ ꯊꯝꯅꯤꯡꯕꯗꯤ ꯑꯧ ꯍꯣꯏ ꯑꯩꯈꯣꯏ ꯏꯆꯦ ꯑꯃ ꯏꯆꯦ ꯑꯃꯁꯨ ꯂꯨꯍꯣꯡꯗꯧꯔꯦ ꯑꯗꯨꯗꯨꯒꯤ ꯑꯗꯨꯝ ꯌꯦꯡꯕ ꯂꯥꯛꯑꯒꯦ ꯑꯗꯨ ꯆꯦ ꯇꯣꯞ ꯕ꯭ꯂꯥꯎꯁ ꯑꯗꯨꯝ ꯐꯪꯅꯤꯅ

ꯑꯪ ꯍꯣꯏ

ꯃꯥꯅꯤ ꯍꯣꯏ ꯑꯩꯈꯣꯏꯁꯨ ꯑꯗꯨꯃꯥꯏꯅ ꯁꯨꯠ ꯁꯨꯠ ꯁꯦꯠꯅꯤꯡꯉꯤꯗꯅ ꯑꯗꯨꯅ

ꯍꯣꯏ ꯆꯦ ꯑꯗꯨꯗꯤ ꯌꯥꯝ ꯑꯗꯨꯗꯤ ꯑꯩ ꯍꯌꯦꯡꯃꯛ ꯑꯗꯨꯝ ꯗꯨꯀꯥꯟꯗ ꯏꯁꯇꯣꯔꯗ ꯂꯥꯛꯆꯔꯒꯦ ꯑꯗꯨꯒ ꯑꯄꯥꯝꯕꯁꯨ ꯑꯗꯨꯝ ꯈꯜꯂꯒꯦ ꯍꯧꯖꯤꯛꯀꯤ ꯋꯥꯡꯈꯩ ꯐꯤ ꯔꯥꯅꯤ ꯐꯤꯗꯣ ꯑꯗꯨꯗꯣ ꯑꯩꯁꯨ ꯁꯨꯠ ꯑꯃ ꯌꯦꯡꯒꯦ ꯃꯆꯨꯁꯨ ꯂꯣꯏꯅ ꯐꯪꯕ ꯅꯠꯇ꯭ꯔꯦ ꯆꯦ ꯑꯗꯨꯝ ꯃꯆꯨꯗꯣ ꯃꯆꯦꯁꯦ ꯑꯗꯨꯝ ꯂꯣꯏ ꯐꯪꯕ ꯅꯠꯇ꯭ꯔꯣ

ꯍꯌꯦꯡ ꯈꯟꯗꯔꯒꯦ ꯑꯗꯨꯗꯤ ꯑꯄꯥꯝꯕ ꯍꯣꯏ ꯆꯦ ꯑꯗꯨ ꯑꯗꯨ ꯆꯦꯒꯤ ꯁꯤ ꯅꯝꯕꯔ ꯑꯗꯨꯝ ꯀꯟꯇꯦꯛ ꯇꯧꯖꯔꯛꯄ ꯌꯥꯕ ꯅꯠꯇ꯭ꯔꯣ ꯑꯩ ꯂꯥꯛꯑꯝꯗꯥꯏꯗ ꯍꯥꯏꯖꯔꯛꯀꯦ ꯎꯝ ꯑꯥꯏꯇꯦꯝꯗꯣ ꯈꯔ ꯌꯥꯝꯕꯅꯤꯅ ꯑꯪ ꯍꯣꯏ ꯆꯦ ꯑꯗꯨꯗꯤ ꯌꯥꯝ ꯅꯨꯡꯉꯥꯏꯖꯔꯦ ꯎꯝ ꯑꯃꯨꯛ ꯊꯝꯖꯔꯒꯦꯀꯣ ꯆꯦ ꯑꯗꯨꯗꯤ